ꯌꯥꯝꯅ ꯅꯨꯡꯉꯥꯏꯖꯔꯦ ꯑꯗꯨꯝꯅ ꯄꯨꯛꯅꯤꯡ ꯆꯪꯅ ꯐꯠꯇꯕ ꯁꯦꯡꯗꯣꯛꯄꯒꯤꯗꯃꯛꯇ ꯔꯤꯄꯣꯔꯠ ꯄꯤꯕꯤꯕꯗ ꯅꯪꯅ ꯔꯤꯄꯣꯔꯠ ꯄꯤꯕꯒꯤ ꯃꯇꯨꯡ ꯏꯟꯅ ꯑꯃꯣꯠ ꯑꯀꯥꯏꯁꯤꯡ ꯐꯥꯠꯇꯣꯛꯀꯗꯕ ꯃꯤ ꯊꯥꯕꯤꯔꯛꯈꯤ ꯑꯗꯨ ꯉꯥꯛꯇ ꯅꯠꯇꯅ ꯕꯣꯂꯟꯇꯤꯌꯔ ꯇꯧꯅꯤꯡꯕ ꯃꯤ ꯃꯈꯩ ꯄꯥꯡꯍꯟꯒꯅꯤ ꯑꯗꯨꯒ ꯆꯥꯡ ꯅꯥꯏꯅ ꯈꯣꯝꯒꯠ ꯄꯤꯕꯒꯤꯗꯃꯛꯇ ꯅꯨꯡꯇꯤ ꯑꯌꯨꯛꯇ ꯒꯥꯔꯕꯦꯖ ꯇ꯭ꯔꯛ ꯑꯅꯤ ꯊꯥꯒꯅꯤ ꯀꯣꯝꯍꯟꯅꯤꯡꯉꯥꯏ ꯌꯥꯝꯅ ꯅꯨꯡꯉꯥꯏꯖꯔꯦ